ꯃꯅꯤꯄꯨꯔꯤ ꯃꯤꯌꯥꯝꯅ ꯑꯩꯈꯣꯏ ꯃꯩꯇꯩꯒꯤ ꯁꯛ ꯇꯥꯛꯄꯗ ꯁꯤꯖꯤꯅꯔꯤꯕ ꯂꯣꯟ ꯑꯁꯤ ꯃꯩꯇꯩꯂꯣꯟ ꯀꯧꯏ ꯍꯥꯏꯔꯤꯕ ꯂꯣꯟ ꯑꯁꯤ ꯌꯥꯝꯅ ꯉꯜꯂꯤꯉꯩ ꯃꯇꯝ ꯄ꯭ꯔꯤ ꯄ꯭ꯔꯤ ꯍꯤꯁꯇꯣꯔꯤꯛ ꯄꯦꯔꯦꯠ ꯍꯥꯏꯕꯗꯤ ꯗꯦꯠꯅꯨꯡ ꯔꯦꯀꯣꯠ ꯇꯧꯍꯧꯗ꯭ꯔꯒꯁꯨ ꯀꯥꯡꯕ ꯅꯤꯡꯊꯧꯒꯤ ꯃꯇꯝꯗꯒꯤ ꯍꯧꯅ ꯁꯤꯖꯤꯟꯅꯔꯛꯑꯕ ꯂꯣꯟꯅꯤ ꯍꯥꯏꯅ ꯂꯧꯅꯩ ꯑꯗꯨꯕꯨ ꯍꯥꯏꯔꯤꯕ ꯂꯣꯟ ꯑꯁꯤꯗ ꯏꯔꯤꯕ ꯂꯩꯔꯤꯕ ꯑꯔꯤꯕ ꯄꯨꯌꯥ ꯍꯥꯏꯕꯗꯤ ꯋꯥꯀꯣꯛꯂꯣꯟ ꯍꯤꯂꯦꯟ ꯊꯤꯂꯦꯟ ꯁꯂꯥꯏ ꯑꯃꯥꯏꯂꯣꯟ ꯄꯨꯀꯣꯛ ꯄꯨꯌꯥ ꯍꯥꯏꯕ ꯄꯨꯌꯥꯁꯤꯡ ꯂꯩ ꯃꯁꯤ ꯄꯥꯔꯒ ꯑꯩꯈꯣꯏꯒꯤ ꯃꯩꯇꯩ ꯖꯥꯇꯤꯁꯤ ꯀꯔꯝꯅ ꯍꯧꯔꯛꯈꯤꯕ ꯀꯔꯝꯍꯥꯏꯅ ꯑꯣꯏꯔꯛꯈꯤꯕ ꯍꯥꯏꯕꯒꯤ ꯃꯇꯥꯡꯗꯁꯨ ꯃꯌꯦꯛ ꯁꯦꯡꯅ ꯑꯗꯨꯝ ꯏꯔꯤ ꯍꯥꯏꯔꯤꯕ ꯄꯨꯌꯥꯁꯤꯡ ꯑꯁꯤ ꯄꯥꯕꯗꯒꯤ ꯑꯩꯈꯣꯏꯅ ꯈꯪꯕ ꯉꯝꯃꯦ ꯃꯗꯨꯗꯤ ꯏꯕꯨꯙꯧ ꯄꯥꯈꯪꯕꯅ ꯂꯥꯏꯔꯦꯝꯕꯤ ꯇꯔꯦꯠ ꯄꯥꯟꯅꯗꯨꯅ ꯃꯆꯥꯅꯤꯄꯥ ꯇꯔꯦꯠ ꯄꯣꯛꯏ ꯍꯥꯏꯔꯤꯕ ꯃꯆꯥꯅꯤꯄꯥꯁꯤꯡꯁꯤ ꯃꯉꯥꯡ ꯂꯨꯋꯥꯡ ꯈꯨꯃꯟ ꯑꯉꯣꯝ ꯃꯣꯏꯔꯥꯡ ꯈꯥ ꯉꯥꯟꯕꯥ ꯁꯂꯥꯏ ꯂꯩꯁꯥꯡꯊꯦꯝ ꯍꯥꯏꯗꯨꯅ ꯁꯂꯥꯏ ꯇꯔꯦꯠ ꯄꯨꯊꯣꯛꯑꯝꯃꯤ ꯍꯥꯏꯕꯅꯆꯤꯡꯕꯁꯤ ꯄꯨꯌꯥꯁꯤꯡ ꯑꯁꯤꯒꯤ ꯄꯥꯔꯒ ꯈꯪꯕ ꯉꯝꯃꯤ ꯖꯥꯇꯤ ꯑꯃꯒꯤ ꯃꯁꯛ ꯇꯥꯛꯄ ꯃꯇꯝꯗ ꯄꯨꯌꯥ ꯍꯥꯏꯕꯁꯤ ꯌꯥꯝꯅ ꯃꯔꯨ ꯑꯣꯏ ꯑꯗꯨꯅ ꯑꯩꯈꯣꯏꯒꯤ ꯑꯔꯤꯕ ꯄꯨꯌꯥ ꯂꯥꯏꯔꯤꯛꯁꯤꯡ ꯑꯁꯤ ꯄꯥꯕꯤꯔꯒ ꯃꯩꯇꯩꯒꯤ ꯍꯧꯔꯛꯐꯝ ꯃꯁꯛ ꯆꯠꯅ ꯂꯣꯟꯆꯠ ꯀꯌꯥꯅꯆꯤꯡꯕ ꯌꯥꯎꯔꯤ ꯍꯥꯏꯕꯁꯦ ꯃꯤꯌꯥꯝꯗ ꯊꯝꯖꯒꯦ